ꯅꯤꯡꯊꯝ ꯊꯥꯒꯤ ꯃꯇꯝꯗ ꯑꯩꯒꯤ ꯂꯧꯐꯝꯗ ꯊꯥꯕꯗ ꯈ꯭ꯋꯥꯏꯗꯒꯤ ꯆꯥꯟꯅꯕ ꯃꯅꯥ ꯃꯁꯤꯡ ꯍꯥꯏꯔꯒꯗꯤ ꯑꯥꯂꯨꯁꯤ ꯑꯣꯏꯔꯦ ꯑꯗ ꯑꯥꯂꯨ ꯊꯥꯅꯅꯕ ꯄ꯭ꯔꯣꯁꯦꯁ ꯍꯥꯏꯗꯤ ꯑꯥꯂꯨ ꯊꯥꯅꯕꯒꯤ ꯑꯍꯥꯟꯕ ꯊꯕꯛꯁꯦ ꯑꯩꯅ ꯇꯧꯖꯔꯤꯁꯦ ꯂꯩꯕꯥꯛꯁꯦ ꯇꯔꯦꯠ ꯅꯤꯄꯥꯜꯂꯛ ꯈꯣꯏꯕꯤꯕ ꯂꯩꯇꯨꯝ ꯑꯃꯐꯥꯎ ꯌꯥꯎꯍꯟꯕꯤꯗꯕ ꯑꯍꯥꯟꯕꯗ ꯂꯩꯇꯨꯝ ꯑꯃꯐꯥꯎ ꯌꯥꯎꯍꯟꯕꯤꯗꯕ ꯃꯐꯣꯟ ꯑꯣꯏꯅ ꯂꯣꯏꯅ ꯇꯥꯍꯜꯂꯕ ꯑꯗꯒꯤ ꯂꯩꯕꯥꯛꯁꯦ ꯌꯥꯝꯗ꯭ꯔꯕꯗ ꯐꯨꯠꯈꯥꯏ ꯏꯟꯆꯤ ꯇꯔꯦꯠ ꯅꯤꯄꯥꯜꯒꯤ ꯆꯥꯡ ꯂꯨꯍꯟꯕꯤꯕ ꯑꯗꯒꯤ ꯂꯩꯀꯟ ꯑꯀꯟꯕ ꯌꯥꯎꯗ꯭ꯔꯕ ꯏꯟꯆꯤ ꯇꯔꯦꯠ ꯅꯤꯄꯥꯜꯒꯤ ꯆꯥꯡ ꯂꯨꯍꯟꯕꯤꯎ ꯑꯗꯨꯒ ꯃꯊꯪꯗ ꯈꯣꯏꯒꯥꯏꯕ ꯂꯣꯏꯔ ꯃꯇꯨꯡꯗ ꯆꯨꯔꯤ ꯇꯥꯈꯠꯂꯒ ꯑꯥꯂꯨ ꯊꯥꯒꯗꯕ ꯀꯥꯡꯈꯨꯜ ꯀꯥꯡꯈꯨꯜꯁꯦ ꯄꯔꯦꯡ ꯁꯦꯝꯗꯣꯛꯄꯤꯕ ꯄꯔꯦꯡ ꯁꯦꯝꯗꯣꯛꯄ ꯂꯣꯏꯔ ꯃꯇꯨꯡꯗ ꯑꯩꯈꯣꯏꯒꯤ ꯑꯥꯂꯨ ꯑꯃꯗꯒꯤꯅ ꯑꯥꯂꯨ ꯑꯃ ꯐꯥꯎꯁꯦ ꯑꯩꯈꯣꯏꯒꯤ ꯐꯨꯠꯈꯥꯏ ꯑꯃꯒꯤ ꯆꯥꯡ ꯁꯤꯛꯁ ꯏꯟꯁꯀꯤ ꯆꯥꯡꯁꯦ ꯂꯥꯞꯅꯍꯟꯕꯤꯔꯒ ꯊꯥꯕꯤꯒꯗꯕꯅꯤ ꯑꯗꯣ ꯊꯥꯔꯝꯗꯥꯏꯁꯤꯗ ꯑꯩꯈꯣꯏꯅ ꯁꯤꯗ ꯍꯥꯔ ꯈꯔ ꯍꯥꯞꯍꯧꯕ ꯌꯥꯏ ꯌꯨꯔꯤꯌꯥꯒꯨꯝꯕ ꯑꯗꯒꯤꯗꯤ ꯁꯨꯄꯔꯒꯨꯝꯕ ꯗꯥꯏꯃꯟꯒꯨꯝꯕꯁꯦ ꯍꯥꯞꯄꯤꯔꯒ ꯇꯧꯕꯤꯍꯧꯒꯗꯕꯅꯤ ꯑꯗꯨꯒ ꯑꯥꯂꯨꯁꯦ ꯊꯥꯈ꯭ꯔꯕ ꯃꯇꯨꯡꯗ ꯅꯣꯡ ꯆꯨꯔꯛꯑꯒꯗꯤ ꯌꯥꯝ ꯐꯔꯦ ꯅꯣꯡ ꯆꯨꯔꯛꯇ꯭ꯔꯒꯗꯤ ꯏꯁꯤꯡ ꯈꯔ ꯈꯔ ꯆꯥꯏꯕꯤꯕ ꯃꯇꯣꯟ ꯍꯧꯅꯕꯒꯤꯗꯃꯛꯇ ꯃꯗꯨ ꯌꯥꯝ ꯃꯊꯧ ꯇꯥꯏ ꯑꯥꯂꯨꯁꯦ ꯍꯦꯛ ꯍꯧꯒꯤꯕꯒ ꯑꯩꯈꯣꯏꯒꯤ ꯐꯤꯞꯇꯤꯟ ꯗꯦꯁ ꯇ꯭ꯋꯦꯟꯇꯤ ꯗꯦꯁ ꯁꯨꯔꯛꯄꯒ ꯑꯩꯈꯣꯏꯒꯤ ꯑꯩꯂꯨꯒꯤ ꯇꯥꯈꯠꯈꯤꯕ ꯆꯨꯔꯤꯁꯤꯡ ꯑꯗꯣ ꯃꯈꯣꯡꯗ ꯈꯣꯆꯟꯕꯤꯕ ꯃꯊꯧ ꯇꯥꯏ ꯈꯣꯆꯟꯕꯤꯔꯒ ꯊꯥ ꯐꯥꯔꯛꯄ ꯊꯥ ꯑꯃ ꯑꯅꯤ ꯊꯥ ꯑꯅꯤ ꯁꯨꯔꯛꯄ ꯑꯁꯤꯗ ꯊꯥ ꯑꯅꯤ ꯁꯨꯔꯛꯄ ꯑꯁꯤꯗ ꯑꯩꯈꯣꯏꯒꯤ ꯑꯥꯂꯨ ꯃꯈꯣꯡ ꯁꯣꯝꯕꯤꯕ ꯃꯊꯧ ꯇꯥꯏ ꯃꯈꯣꯡ ꯁꯣꯝꯕꯤꯔ ꯃꯇꯨꯡꯗ ꯑꯥꯂꯨꯁꯦ ꯄꯥꯜꯂꯛꯑꯒꯅꯤ ꯄꯥꯜꯂꯛꯄꯗꯨ ꯑꯩꯈꯣꯏꯅ ꯃꯈꯣꯡ ꯁꯣꯝꯕꯤꯔ ꯁꯣꯝꯕꯤꯔꯒ ꯑꯥꯂꯨꯁꯦ ꯍꯦꯟꯅ ꯆꯥꯎꯅꯕ ꯍꯦꯟꯅ ꯄꯣꯠꯊꯣꯛ ꯂꯩꯅꯕ ꯇꯧꯕꯤꯒꯗꯕꯅꯤ